ꯄꯥꯂꯥ ꯁꯛꯄ ꯄꯨꯡ ꯆꯣꯂꯣꯝ ꯑꯗꯒꯤ ꯂꯥꯏ ꯍꯔꯥꯎꯕꯒꯤ ꯖꯒꯣꯏ ꯑꯗꯨꯒ ꯑꯩꯈꯣꯏꯅ ꯍꯧꯖꯤꯛ ꯍꯧꯖꯤꯛ ꯅꯍꯥꯁꯤꯡꯅ ꯄꯥꯝꯅꯔꯤꯛꯂꯤꯕ ꯄꯣꯠ ꯑꯁꯤꯅ ꯑꯩꯈꯣꯏꯒꯤ ꯃꯣꯕꯥꯏꯟ ꯅꯦꯠ ꯁꯤꯁꯇꯦꯝ ꯂꯥꯛꯄ ꯃꯇꯝꯗꯒꯤ ꯑꯩꯈꯣꯏ ꯌꯨꯇꯨꯞꯇ ꯌꯦꯡꯂꯒ ꯋꯦꯁꯇꯟꯒꯤ ꯄꯣꯠꯂꯣꯝꯗ ꯌꯥꯝꯅ ꯆꯠꯅꯔꯛꯄ ꯃꯁꯤꯒꯨꯝꯕ ꯊꯕꯛ ꯊꯧꯔꯝ ꯑꯁꯤ ꯀꯌꯥ ꯂꯥꯛꯄꯗꯒꯤ ꯑꯇꯦꯛ ꯑꯅꯧ ꯀꯌꯥ ꯄꯥꯝꯂꯛꯄꯅ ꯅꯍꯥꯁꯤꯡꯅ ꯃꯅꯤꯄꯨꯔꯒꯤ ꯑꯔꯤꯕ ꯁꯛꯇꯝ ꯀꯂꯥꯒꯤ ꯑꯁꯤ ꯁꯨꯝ ꯅꯣꯡꯃ ꯅꯣꯡꯃꯒꯤ ꯃꯥꯡꯁꯤꯜꯂꯛꯄꯒꯨꯝ ꯇꯧꯏ ꯑꯗꯨꯅ ꯃꯇꯧ ꯀꯔꯝꯅ ꯌꯣꯛꯈꯠꯀꯅꯤ ꯍꯥꯏꯕꯗꯨ ꯑꯩꯈꯣꯏꯒꯤ ꯂꯩꯔꯤꯕ ꯃꯅꯤꯄꯨꯔꯒꯤ ꯑꯩꯈꯣꯏꯒꯤ ꯁꯛꯇꯝ ꯑꯁꯦ ꯀꯂꯥꯒꯤ ꯑꯩꯈꯣꯏꯒꯤ ꯂꯩꯔꯤꯕ ꯋꯦꯁꯇꯟꯒꯤ ꯁꯤꯁꯇꯦꯝ ꯑꯁꯤ ꯂꯧꯊꯣꯛꯑ ꯃꯇꯨꯡꯗ ꯑꯩꯈꯣꯏꯒꯤ ꯑꯔꯤꯕ ꯑꯩꯈꯣꯏꯒꯤ ꯄꯨꯡ ꯆꯣꯂꯣꯝ ꯍꯥꯏꯔꯤꯕ ꯑꯗꯒꯤ ꯈꯨꯅꯨꯡ ꯏꯁꯩ ꯁꯤꯒꯨꯝꯕ ꯀꯌꯥ ꯂꯩꯔꯤ ꯃꯁꯤꯒꯨꯝꯕꯁꯤꯅ ꯁꯛꯇꯥꯛꯄ ꯑꯣꯏꯅ ꯃꯅꯤꯄꯨꯔꯒꯤ ꯁꯛꯇꯝ ꯀꯂꯥꯒꯤ ꯑꯁꯤ ꯉꯥꯛꯇꯨꯅ ꯊꯝꯕ ꯉꯝꯒꯗꯔ ꯍꯥꯏꯅ ꯈꯜꯂꯤ ꯑꯗꯨꯒ ꯑꯅꯧꯕ ꯁꯛꯂꯣꯟ ꯑꯃ ꯂꯥꯛꯏꯕ ꯋꯦꯁꯇꯟꯒꯤ ꯁꯤꯁꯇꯦꯝ ꯑꯁꯤ ꯆꯂꯥꯏꯔꯒꯗꯤ ꯃꯅꯤꯄꯨꯔꯗ ꯁꯨꯝ ꯂꯩꯔꯤꯕ ꯑꯩꯈꯣꯏꯒꯤ ꯑꯔꯤꯕ ꯀꯜꯆꯔ ꯁꯛꯇꯝ ꯁꯨꯝ ꯀꯥꯏꯊꯔꯛꯀꯗꯔ ꯍꯥꯏꯕꯒꯤ ꯋꯥꯈꯜꯂꯣꯟꯗꯨ ꯃꯌꯥꯝ ꯃꯅꯤꯄꯨꯔ ꯂꯩꯔꯤꯕ ꯄ꯭ꯔꯖꯥꯁꯤꯡꯁꯤꯅ ꯈꯟꯖꯩ